ꯑꯩꯅ ꯄꯣꯛꯆꯔꯤꯕ ꯀꯥꯛꯆꯤꯡ ꯏꯔꯝꯗꯝ ꯑꯁꯤꯒꯤ ꯃꯔꯨ ꯑꯣꯏꯕ ꯄꯨꯋꯥꯔꯤ ꯍꯥꯏꯔꯒꯗꯤ ꯃꯃꯥꯡꯉꯩꯒꯤ ꯑꯍꯜꯁꯤꯡꯅ ꯊꯨꯝ ꯑꯃꯗꯤ

ꯁꯥꯔꯝꯃꯤ ꯌꯣꯠ ꯑꯁꯤꯅ ꯀꯥꯛꯆꯤꯡ ꯁꯨꯃꯥꯛ ꯂꯩꯀꯥꯏ ꯍꯥꯏꯕ ꯃꯐꯝ ꯑꯃ ꯂꯩ ꯑꯗꯨꯗ ꯌꯣꯠ ꯁꯨꯡꯉꯝꯃꯤ ꯑꯁꯨꯝ ꯍꯥꯏꯅ ꯑꯍꯟꯁꯤꯡꯅ ꯍꯥꯏꯕꯤꯕꯗ ꯑꯩꯈꯣꯏꯅ ꯇꯥꯖꯍꯧꯏ